ꯇꯥꯏꯌꯦ ꯎꯝ ꯍꯧꯖꯤꯛꯀꯥꯟ ꯆꯠꯇꯕ ꯀꯨꯏꯔꯦꯗ

ꯎꯝ ꯍꯧꯖꯤꯛ ꯀꯥꯟꯗꯤ ꯃꯃꯟ ꯀꯌꯥ ꯀꯌꯥ ꯂꯩꯔꯤꯒꯦ ꯀꯥꯈꯠꯂꯕꯣ ꯎꯝ ꯑꯩ ꯊꯣꯛꯇꯕ ꯀꯨꯏꯔꯦ ꯑꯗꯨ ꯈꯪꯗꯕ ꯑꯩꯁꯨ ꯆꯠꯅꯤꯡꯕꯅꯦ

ꯃꯣꯏ ꯃꯃꯜ ꯂꯣꯏ ꯍꯦꯟꯒꯠꯂꯕ ꯃꯥꯜꯂꯦ ꯍꯥꯏꯕꯗꯤ ꯑꯩꯈꯣꯏꯒꯤ ꯃꯅꯤꯄꯨꯔꯒꯤ ꯁꯤꯆꯨꯌꯦꯁꯟꯁꯤꯒꯀꯣ ꯈꯪꯗꯦ ꯐꯪꯕ ꯑꯣꯏꯔꯒ ꯑꯗꯨꯝ ꯃꯃꯟ ꯈꯔ ꯑꯗꯨꯝ ꯍꯦꯟꯒꯠꯍꯟꯕ ꯃꯥꯜꯂꯦ ꯂꯥꯏꯛ ꯑꯦꯕ꯭ꯔꯤꯋꯤꯌꯔ ꯑꯗꯨꯃꯥꯏ ꯂꯣꯏ ꯇꯧꯏ ꯎꯝ

ꯎꯝ ꯑꯗꯨꯗꯤ ꯈꯟꯕ ꯍꯣꯏ ꯑꯗꯨꯕꯨꯗꯤ ꯈꯟꯕ ꯍꯩꯕ ꯃꯤꯒꯤ ꯈꯨꯠꯇ ꯂꯩꯔꯦ ꯈꯟꯕ ꯍꯩꯇ꯭ꯔꯗꯤ ꯑꯥ ꯎꯝ ꯎꯝ ꯎꯝ ꯀꯥꯏꯊꯣꯛꯄꯗꯣ

ꯃꯤ ꯃꯉꯥ ꯇꯔꯨꯛ ꯑꯣꯏꯔꯗꯤ ꯄꯩꯁꯥ ꯈꯔ ꯈꯔ ꯈꯥꯏꯒꯠꯅꯔꯦꯅ ꯑꯦꯛꯖꯥꯝꯄꯜ ꯃꯣꯏꯁꯦ ꯕꯦꯒ ꯑꯃꯗ ꯁꯤꯛꯁꯇꯤꯟ ꯊꯥꯎꯖꯟ ꯁꯤꯛꯁꯇꯤꯟ ꯊꯥꯎꯖꯟꯒꯨꯝꯕ ꯄꯤꯔꯒ ꯃꯤ ꯇꯔꯨꯛꯅ ꯂꯩꯒꯗꯕ ꯑꯣꯏꯔꯗꯤꯅꯦ ꯄꯩꯁꯥꯁꯦ ꯑꯩꯈꯣꯏ ꯑꯩꯈꯣꯏ ꯇꯨꯔꯛꯃꯛꯁꯦ ꯆꯞ ꯃꯥꯟꯅꯅ ꯄꯩꯁꯥ ꯈꯥꯏꯒꯠꯂꯅꯦꯕ ꯐꯤꯐꯇꯤꯟ ꯌꯧꯅꯤꯡꯉꯥꯏ ꯑꯗꯨ ꯑꯣꯏꯔꯗꯤ ꯑꯦꯠꯇꯤꯟ ꯑꯩꯠꯇꯤꯟ ꯑꯩꯠꯇꯤꯟ ꯊꯥꯎꯖꯟ ꯃꯨꯛꯇꯤ ꯈꯥꯏꯕꯗꯣ ꯁꯤꯛꯁꯇꯤꯟꯃꯛꯇꯤ ꯍꯦꯜꯂꯅꯤ ꯈꯔ ꯑꯗꯨ ꯍꯣꯏ ꯁꯤꯛꯁꯇꯤꯟ ꯑꯦꯛꯖꯦꯛꯇꯣ ꯑꯗꯨꯃꯥꯏ ꯈꯥꯏꯒꯠꯅꯔꯒ ꯂꯩꯔꯦ ꯍꯥꯏꯔꯁꯦꯀꯣ ꯊ꯭ꯔꯤꯐꯁꯦ ꯕꯦꯒ ꯂꯧꯔꯒ ꯎꯝ ꯍꯥꯟꯅ ꯑꯩꯈꯣꯏꯅ ꯌꯣꯟꯗ꯭ꯔꯤꯉꯩꯗ ꯏꯁꯥ ꯏꯁꯥꯒꯤ ꯑꯄꯥꯝꯕ ꯂꯣꯏ ꯈꯟꯗꯣꯛꯄꯗꯣ ꯈꯟꯗꯣꯛꯂꯒ ꯍꯥꯏꯗꯤ ꯄꯥꯝꯗꯕ ꯑꯗꯨꯝ ꯈꯔ ꯂꯦꯝꯕꯗꯣ ꯈꯤꯇꯪ ꯍꯣꯡꯅ ꯍꯣꯡꯅ ꯊꯥꯗꯣꯛꯄ ꯎꯝ ꯑꯗꯨꯅ ꯀꯥꯟꯅꯩ ꯍꯥꯏꯗꯤ ꯑꯩꯈꯣꯏꯅ ꯍꯧꯖꯤꯛ ꯕꯦꯜ ꯈꯜꯂꯨꯗ꯭ꯔꯁꯨ ꯍꯥꯏꯗꯤ ꯑꯩꯈꯣꯏ ꯕꯦꯜ ꯑꯣꯏꯔꯗꯤ ꯃꯃꯟ ꯈꯤꯇꯪ ꯇꯥꯡꯅ ꯎꯝ ꯑꯪ ꯖꯣꯒꯤꯡꯒꯤ ꯄꯥꯝꯂꯁꯨ ꯖꯣꯒꯤꯡꯒꯤ ꯕꯦꯜ ꯂꯧꯗꯣꯏꯕ ꯖꯣꯒꯔ ꯄꯦꯟ ꯄꯥꯝꯂꯁꯨ ꯖꯣꯒꯔ ꯄꯦꯟꯒꯤ

ꯈꯪꯗꯦ ꯑꯩꯈꯣꯏꯁꯤ ꯎꯝ ꯊ꯭ꯔꯤꯐꯀꯤꯁꯦ ꯁꯦꯅꯥꯄꯇꯤꯒꯨꯝꯕ ꯁ꯭ꯋꯥꯏꯁꯤꯅ ꯈꯤꯇꯪ ꯇꯥꯡꯕ꯭ꯔꯥ ꯈꯪꯗꯦꯗ ꯅꯍꯥꯟꯋꯥꯏ ꯌꯦꯡꯕꯗ ꯑꯃꯗ ꯆꯍꯨꯝꯒ ꯍꯥꯏꯔꯛꯄꯗꯗꯤ ꯑꯁ ꯈꯔ ꯕꯦꯜ ꯑꯣꯏꯔꯁꯨ ꯇꯥꯡꯃꯟꯈ꯭ꯔꯦ ꯕꯦꯜ ꯑꯣꯏꯔꯁꯨ ꯇꯥꯡꯃꯟꯈ꯭ꯔꯦꯕ ꯃꯣꯏꯒꯤꯗꯣ ꯑꯦ ꯁꯦꯀꯦꯟ ꯍꯦꯟ ꯕꯦꯜꯒꯤ ꯐꯥꯔ꯭ꯁ ꯀꯥꯏꯊꯣꯛꯄꯗꯣ ꯀꯗꯥꯏꯗꯩ ꯇꯤ ꯁꯥꯔ꯭ꯇ ꯑꯃꯗ ꯆꯍꯨꯝ ꯄꯤꯔꯗꯤ ꯂꯣꯏꯔꯦꯅꯦ ꯑꯗꯨ ꯑꯣꯏꯔꯗꯤ ꯆꯥꯝꯉꯥꯒꯤ ꯑꯣꯔꯤꯖꯤꯅꯦꯜ ꯂꯩꯕꯅ ꯐꯔꯕ ꯑꯥ ꯍꯣꯏ ꯑꯗꯨꯕꯨꯗꯤ ꯃꯣꯏ ꯁꯤ ꯕꯦꯜꯁꯦ ꯑꯣꯔꯤꯖꯤꯅꯦꯜ ꯑꯣꯏꯕ ꯈꯔ ꯀꯨꯏꯅ ꯆꯠꯄꯁꯨ ꯂꯩꯗꯤ ꯂꯩꯕꯅꯤꯅꯀꯣ ꯈꯪꯗꯦꯗ ꯑꯩ ꯑꯩꯅ ꯇꯤ ꯁꯥꯔꯠ ꯑꯃ ꯂꯩꯅꯉꯥꯏ ꯆꯍꯤ ꯃꯔꯤ ꯃꯉꯥ ꯁꯨꯔꯦ ꯍꯧꯖꯤꯛꯇꯤ ꯍꯥꯞꯄ ꯌꯥꯝ ꯅꯨꯡꯉꯥꯏꯌꯦ ꯂꯤꯠꯄ ꯌꯥꯝ ꯅꯨꯡꯉꯥꯏꯌꯦ ꯑꯗꯣ ꯃꯈꯨꯟ ꯈꯔ ꯈꯔ ꯂꯩꯕ ꯍꯧꯔꯦ ꯑꯗꯨ ꯍꯥꯞꯄ ꯅꯨꯡꯉꯥꯏꯕꯒꯤ ꯑꯗꯨꯃ ꯍꯥꯞꯄꯅꯤ ꯎꯝ ꯈꯔ ꯐꯕ ꯃꯦꯇꯔꯦꯂ ꯐꯕꯁꯤꯡꯅ ꯑꯣ ꯇꯣꯛꯂꯁꯦ ꯎꯝ ꯎꯝ ꯊꯝꯂꯁꯦꯀꯣ ꯑꯗꯨꯗꯤ ꯀꯣꯟꯅ ꯉꯥꯡꯅꯔꯁꯦ